ꯑꯥ ꯑꯩꯗꯣ ꯀꯩꯅꯣꯗ ꯅꯣꯏꯒꯤꯗꯨꯗ ꯂꯥꯛꯀꯦꯅ ꯇꯧꯕ ꯑꯗꯨ ꯀꯩꯅꯣ ꯇꯧꯕ꯭ꯔꯣ ꯀꯛꯆꯤꯡꯁꯤꯕꯨ ꯀꯩꯀꯩ ꯌꯦꯡꯐꯝ ꯂꯩꯒꯦ

ꯑꯗꯩ ꯑꯇꯩ ꯀꯩꯀꯩꯒꯤ ꯑꯩꯈꯣꯏꯁꯦ ꯑꯩꯈꯣꯏ ꯀꯩꯅꯣ ꯑꯩꯈꯣꯏ ꯃꯔꯤꯒꯨꯝꯕ ꯂꯥꯛꯀꯦꯅ ꯇꯧꯕꯅꯦꯕ ꯑꯗꯨ ꯀꯩꯅꯣ ꯇꯧꯕ꯭ꯔꯥ ꯅꯣꯏꯒꯤ ꯑꯩꯈꯣꯏꯒꯤ ꯂꯩꯐꯝ ꯍꯣꯇꯦꯜꯒꯨꯝꯕ ꯀꯩꯅꯣꯒꯨꯝꯕ ꯑꯩꯈꯣꯏꯒꯤ ꯍꯣꯇꯦꯜ ꯍꯥꯏꯕꯗꯤ ꯅꯣꯡꯃꯒꯤ ꯑꯩꯈꯣꯏꯒꯤ ꯐꯨꯗꯤꯡ ꯂꯣꯗꯖꯤꯡꯒꯨꯝꯕ ꯇꯧꯕ ꯃꯐꯝꯒꯨꯝꯕ ꯂꯩꯒꯗ꯭ꯔꯣ ꯑꯣ ꯑꯣ ꯆꯥꯕ ꯊꯛꯄ ꯍꯥꯏꯁꯦ ꯅꯣꯏ ꯀꯩꯀꯩ ꯄꯤꯖꯔꯛꯀꯗꯣꯏꯅꯣ ꯍꯥꯏꯕ

ꯍꯜꯂꯣ ꯑꯣ ꯑꯣ ꯑꯗꯨꯅꯦ ꯑꯩꯈꯣꯏ ꯃꯔꯤ ꯂꯥꯛꯀꯦꯅ ꯇꯧꯔꯤꯁꯦ ꯀꯩꯅꯣ ꯇꯧꯔꯤꯉꯩꯗꯅꯦ ꯍꯌꯦꯡ ꯎꯪ ꯁꯨꯇꯤ ꯂꯩꯕ ꯃꯇꯝ ꯁꯤꯗꯩꯁꯤꯗꯅꯦ ꯂꯥꯛꯑꯒ ꯅꯣꯡꯃ ꯅꯤꯅꯤ ꯀꯩꯅꯣ ꯇꯧꯔꯒ ꯀꯣꯏꯔꯨꯁꯦꯅ ꯍꯥꯏꯅꯔꯤꯅꯦꯕ ꯑꯗꯒꯤ ꯑꯧ ꯑꯧ ꯌꯥꯏ ꯑꯗꯣ ꯑꯩꯈꯣꯏꯅ ꯂꯥꯛꯇꯣꯏꯁꯦ ꯑꯩꯈꯣꯏ ꯃꯔꯤ ꯃꯔꯤ ꯍꯥꯏꯁꯦ ꯃꯣꯏ ꯑꯉꯥꯡꯁꯨ ꯌꯥꯎꯔꯛꯀꯅꯤ ꯑꯗꯨ ꯂꯩꯐꯝꯗꯣ ꯂꯩꯐꯝꯗꯨ ꯅꯨꯡꯉꯥꯏꯒꯗ꯭ꯔꯅ ꯑꯗꯨꯃꯥꯏꯅ ꯍꯥꯏꯔꯛꯄꯅꯦꯕ ꯑꯩꯅ ꯍꯥꯏꯁꯤꯅ ꯑꯗꯒꯤ ꯌꯦꯡꯕ ꯌꯥꯕ ꯃꯐꯝꯗꯨꯁꯨ ꯈꯔ ꯅꯨꯃꯤꯠ ꯅꯤꯅꯤ ꯍꯨꯝꯅꯤ ꯂꯩꯕꯗꯨꯗ ꯌꯦꯡꯊꯣꯛꯁꯦꯅ ꯍꯥꯏꯅꯕꯅꯦ ꯑꯗꯨꯗ ꯍꯧꯖꯤꯛ ꯑꯩꯈꯣꯏꯅ ꯁꯨꯝ ꯇꯥꯕꯗꯗꯤ ꯀꯛꯆꯤꯡꯁꯦ ꯀꯔꯤ ꯀꯔꯤ ꯀꯩꯅꯣ ꯇꯧꯋꯦ ꯃꯌꯥꯝ ꯀꯣꯏꯕꯗꯤ ꯆꯠꯅꯩꯌꯦꯅꯗꯤ ꯇꯥꯏꯌꯦꯕꯀꯣ ꯑꯗꯨꯒ ꯖꯒꯥꯗꯣ ꯀꯔꯤ ꯀꯔꯤ ꯃꯐꯝꯅꯣ ꯍꯧꯖꯤꯛꯀꯤ ꯀꯔꯤ ꯀꯔꯤꯅꯦꯕ

ꯑꯣ ꯑꯣ ꯃꯣꯏ ꯅꯨꯡꯗꯥꯡ ꯋꯥꯏꯔꯝ ꯍꯥꯏꯁꯦ ꯀꯩꯅꯣꯒꯨꯝꯕ ꯑꯩꯈꯣꯏꯅ ꯈꯜꯂꯤꯁꯦ ꯅꯨꯃꯤꯠ ꯅꯤꯅꯤꯁꯤꯗ ꯁꯨꯃꯥꯏꯅ ꯂꯣꯏꯅꯃꯛ ꯌꯦꯡꯉꯨꯔꯒ ꯅꯨꯃꯤꯠ ꯅꯤꯅꯤꯕꯨ ꯂꯩꯕꯗ ꯑꯗꯨꯝ ꯂꯣꯏꯅꯃꯛ ꯌꯦꯡꯕ ꯌꯥꯕ ꯀꯔꯤ ꯀꯔꯤ ꯂꯣꯏ ꯌꯥꯒꯗ꯭ꯔꯣ ꯑꯗꯨꯕꯣ ꯑꯣ ꯑꯣ ꯑꯣ ꯑꯗꯨꯗ ꯉꯁꯥꯏꯒꯤ ꯀꯩꯅꯣꯗ ꯏꯀꯣ ꯄꯥꯔꯛ ꯍꯥꯏꯁꯤꯅ ꯀꯩꯅꯣꯗꯒꯤ ꯅꯣꯏꯒꯤ ꯅꯣꯏ ꯌꯨꯝꯗꯨꯗꯩ ꯀꯌꯥꯝ ꯆꯠꯇꯣꯏꯅ ꯀꯩꯅ ꯆꯠꯂꯤ ꯑꯗꯨꯗꯤ ꯃꯣꯏꯒꯤ ꯀꯩꯅꯣꯒꯨꯝꯕ ꯂꯩꯕ꯭ꯔꯥꯕ ꯒꯥꯔꯤꯒꯤ ꯁꯥꯔꯚꯤꯁꯀꯨꯝꯕ ꯈꯣꯡꯅ ꯆꯠꯄꯒ ꯌꯥꯕꯒꯤ ꯗꯤꯁꯇꯦꯟꯁ ꯇꯔꯥ

ꯑꯣ ꯑꯣ ꯑꯣ ꯑꯗꯨꯗꯤ ꯍꯣꯏ ꯑꯩꯈꯣꯏꯅ ꯀꯩꯅꯣ ꯇꯧꯒꯗꯣꯏꯁꯦ ꯀꯩꯅꯣ ꯑꯃ ꯒꯥꯔꯤ ꯑꯃ ꯋꯥꯏꯔꯒ ꯑꯗꯨꯝ ꯂꯣꯏ ꯅꯨꯃꯤꯠ ꯅꯣꯡꯃꯗꯨꯗ ꯀꯣꯏꯕ ꯌꯥꯕ ꯃꯐꯝ ꯍꯥꯏꯗꯤ ꯈꯔ ꯅꯛꯅꯕ ꯖꯒꯥꯃꯈꯩꯗꯤ ꯂꯣꯏꯅ ꯀꯣꯏꯅꯤꯗꯅꯀꯣ ꯑꯗꯨꯒꯨꯝꯕꯒꯤꯅꯦꯕꯀꯣ ꯑꯗꯨꯗꯤ ꯅꯣꯏ ꯍꯧꯖꯤꯛ ꯍꯧꯖꯤꯛꯇꯤ ꯀꯃꯥꯏ ꯀꯃꯥꯏꯅ ꯇꯧꯔꯤ ꯑꯗꯣ ꯑꯉꯥꯡꯈꯩꯗꯤ ꯀꯩꯅꯣ ꯇꯧꯈꯔꯦ ꯑꯦꯛꯖꯥꯝꯒꯨꯝꯕ ꯊꯥꯅꯕ ꯃꯇꯝ ꯂꯣꯏꯁꯟꯒ꯭ꯔꯕ ꯊꯥꯅꯔꯤꯕ꯭ꯔꯥ ꯑꯉꯥꯡꯈꯩꯁꯨ ꯑꯩꯈꯣꯏꯅ ꯅꯨꯃꯤꯠ ꯅꯤꯅꯤꯒꯨꯝꯕ ꯍꯣꯁꯇꯦꯜ ꯀꯩꯅꯣꯗ ꯍꯥꯏꯗꯤ ꯐꯨꯗꯤꯡ ꯂꯣꯗꯖꯤꯡꯒꯨꯝꯕꯗ ꯂꯩꯈꯤ ꯇꯥꯔꯗꯤ ꯅꯨꯡꯉꯥꯏꯗꯅ ꯑꯗꯨꯒꯤꯕꯨ ꯈꯟꯕꯩꯅꯦꯕ ꯑꯗꯨꯅ ꯑꯩꯅꯁꯨ ꯈꯟꯕꯅ ꯏꯃꯥꯟꯅꯕꯤ ꯑꯃ ꯂꯩꯔꯤ ꯑꯗꯨꯃꯥꯏꯅ ꯇꯧꯔꯒ ꯀꯣꯏꯔꯨꯁꯦꯅ ꯑꯗꯨꯃꯥꯏꯅ ꯍꯥꯏꯅꯗꯤ ꯍꯥꯏꯅꯔꯤꯅꯦꯕ ꯑꯗꯨꯗ ꯑꯉꯥꯡꯒꯨꯝꯕ ꯑꯦꯛꯖꯥꯝꯒꯨꯝꯕ ꯂꯩꯅꯕ ꯃꯇꯝ ꯑꯣꯏꯔꯗꯤ ꯅꯨꯡꯉꯥꯏꯔꯣꯏꯗꯅ ꯑꯩꯈꯣꯏꯅ ꯑꯃꯨꯛ ꯂꯩꯁꯟꯂꯀꯥꯟꯗ ꯑꯧ ꯑꯣ ꯑꯣ ꯑꯣ ꯇꯥꯡ ꯀꯌꯥꯗ ꯂꯣꯏꯔꯤꯅꯣ ꯑꯦꯛꯖꯥꯝꯁꯦ ꯑꯣ ꯑꯣ ꯇꯥꯡ ꯑꯅꯤ ꯑꯍꯨꯝꯗ ꯂꯣꯏꯔꯦꯕ ꯑꯗꯨꯗꯤ ꯑꯣ ꯐꯔꯦ ꯐꯔꯦ ꯑꯗꯨꯗꯤ ꯀꯩꯅꯣꯁꯦ ꯉꯁꯥꯏ ꯉꯁꯥꯏꯒꯤ ꯑꯩꯈꯣꯏꯅ ꯂꯥꯛꯀꯗꯧꯕꯁꯦ ꯑꯉꯥꯡꯒꯤ ꯀꯩꯅꯣꯗ ꯀꯩꯅꯣ ꯑꯃ ꯑꯃ ꯑꯉꯥꯡꯒꯤ ꯄꯔꯤꯈꯥ ꯂꯩꯕ ꯍꯥꯏꯁꯦ ꯃꯥꯔꯆꯀꯤ ꯃꯥꯔꯆꯀꯤ ꯑꯅꯤ ꯑꯍꯨꯝꯂꯥ ꯂꯣꯏꯕ ꯂꯣꯏꯔꯤꯁꯦ ꯑꯣ ꯑꯣ ꯑꯣ ꯑꯗꯨꯗꯤ ꯃꯥꯔꯆꯀꯤ ꯃꯥꯔꯆꯀꯤ ꯑꯍꯨꯝꯗ ꯑꯣꯏꯔꯗꯤ ꯑꯩꯈꯣꯏ ꯊꯕꯛ ꯀꯩꯅꯣ ꯇꯧꯅꯕꯒꯤꯗꯃꯛ ꯎꯪ ꯀꯥꯅꯈꯤꯗꯧꯕꯁꯨ ꯌꯥꯎꯕ ꯑꯗꯨꯗꯤ ꯃꯣꯏꯒꯤ ꯀꯩꯅꯣ ꯇꯧꯔꯤꯉꯩꯗ ꯀꯛꯆꯤꯡ ꯀꯣꯏꯔꯨꯁꯦꯅ ꯍꯥꯏꯅꯔꯒ ꯑꯗꯨꯝ ꯂꯩꯕ ꯃꯣꯏꯁꯤ ꯀꯨꯏꯔꯕꯅꯦꯕ ꯍꯥꯏꯕ ꯑꯩꯅ ꯏꯃꯥꯟꯅꯕꯤ ꯑꯃ ꯂꯩꯈꯤꯕꯅꯦ ꯑꯗꯨ ꯑꯩ ꯅꯤꯡꯁꯪꯉꯛꯀꯦ ꯃꯉꯣꯟꯗ ꯄꯥꯎ ꯍꯥꯏꯈꯤꯒꯦ ꯃꯥꯗꯨ ꯌꯥꯎꯇꯥꯔꯗꯤ ꯃꯥꯅꯁꯨ ꯍꯦꯟꯅ ꯈꯪꯕꯅꯤꯅ ꯑꯩꯈꯣꯏꯅ ꯀꯔꯤ ꯀꯔꯤ ꯀꯛꯆꯤꯡꯒꯤ ꯃꯔꯝꯗ ꯅꯩꯅꯒꯗꯧꯕ ꯑꯉꯥꯡ ꯑꯃ ꯐꯖꯅ ꯏꯁꯇꯗꯤ ꯇꯧꯒꯗꯧꯕ ꯃꯥꯒꯤ ꯀꯩꯅꯣꯒꯤ ꯑꯣꯏꯅ ꯑꯗꯨꯃꯥꯏꯅ ꯍꯥꯏꯅꯕꯅꯦꯕ ꯑꯗꯨ ꯃꯥꯅꯁꯨ ꯀꯔꯤ ꯀꯔꯤꯅꯣ ꯈꯔ ꯀꯛꯆꯤꯡꯒꯤ ꯃꯔꯝꯗ ꯈꯪꯕ ꯀꯛꯆꯤꯡꯒꯤ ꯍꯤꯁꯇ꯭ꯔꯤꯒꯤ ꯃꯇꯥꯡꯗ ꯈꯪꯕ ꯀꯩꯅꯣꯒꯨꯝꯕ ꯂꯩꯔꯗꯤ ꯑꯗꯨꯝ ꯃꯥꯒꯤ ꯀꯩꯅꯣꯒꯤ ꯏꯁꯇꯗꯤ ꯀꯩꯅꯣ ꯑꯣꯏꯅ ꯊꯤꯒꯠꯅꯕ ꯇꯧꯒꯦꯅ ꯍꯥꯏꯕꯅꯦꯕ ꯑꯗꯨ ꯑꯣꯏꯇꯥꯔꯗꯤ ꯐꯔꯦ ꯑꯥ ꯑꯗꯣ ꯀꯩꯅꯣꯒꯤ ꯑꯥ ꯑꯗꯨ ꯍꯣꯏ ꯃꯣꯏ ꯀꯩꯅꯣꯒꯨꯝꯕ ꯍꯤꯁꯇ꯭ꯔꯤ ꯏꯒꯗꯧꯕ ꯈꯣꯠꯀꯗꯕ ꯈꯨꯗꯤꯡꯃꯛꯇꯨꯁꯨ ꯂꯣꯏꯅꯃꯛ ꯄꯥꯎ ꯏ ꯄꯥꯎ ꯂꯧꯕ ꯌꯥꯏꯗꯅꯀꯣ ꯑꯗꯨꯗꯤ ꯅꯪ ꯅꯪ ꯑꯣ ꯅꯍꯥꯛꯀ ꯇꯥꯟꯅꯔꯒ ꯑꯗꯨꯝ ꯑꯗꯨꯝ ꯂꯥꯛꯆꯔꯒꯦ